ꯍꯂꯣ ꯕ꯭ꯔꯣ ꯔꯦꯁꯇꯨꯔꯦꯟ ꯅꯠꯇꯔꯣ ꯕꯤꯔꯌꯥꯅꯤ ꯑꯣꯗꯔ ꯈꯤꯠꯇ ꯇꯧꯒꯦ ꯆꯤꯀꯟ ꯂꯣꯂꯤꯄꯣꯞ ꯄ꯭ꯂꯦꯠ ꯑꯃ ꯆꯤꯀꯟ ꯆꯧ ꯄ꯭ꯂꯦꯠ ꯑꯃ ꯕꯤꯔꯌꯥꯅꯤ ꯄ꯭ꯂꯦꯠ ꯑꯃ ꯑꯗꯣ ꯅꯪ ꯑꯝꯇ ꯊꯤꯟꯕꯤꯔꯛꯀꯦꯔꯣ ꯌꯥꯒꯗꯔꯣ ꯕꯥꯏ ꯁꯤ ꯃꯁꯖꯤꯠ ꯃꯅꯥꯛꯀꯤ ꯇꯥꯎꯋ꯭ꯔ ꯌꯨꯡꯕ ꯍꯦꯛ ꯃꯅꯥꯛꯇ ꯌꯨꯝ ꯑꯃ ꯂꯩꯕꯅꯦ